ꯍꯜꯂꯣ ꯑꯩꯁꯦ ꯃꯅꯤꯄꯨꯔ ꯀꯣꯏꯕ ꯂꯥꯛꯄꯅꯦ ꯑꯗꯣ ꯅꯨꯡꯒꯤ ꯆꯐꯨꯁꯦ ꯈꯔ ꯂꯩꯕ ꯌꯥꯒꯗ꯭ꯔꯣ ꯀꯦ ꯖꯤ ꯑꯃꯃꯨꯛ ꯀꯦ ꯖꯤ ꯑꯃꯃꯨꯛ ꯆꯟꯕꯁꯤꯅ ꯀꯌꯥꯃꯨꯛ ꯄꯤꯕꯅꯣ ꯅꯠꯇ꯭ꯔꯒꯅ ꯃꯉꯥꯃꯨꯛ ꯆꯟꯕꯁꯤꯅ ꯀꯌꯥꯃꯨꯛ ꯄꯤꯕꯅꯣ ꯀꯦ ꯖꯤ ꯑꯃꯃꯨꯛ ꯆꯟꯕ ꯃꯉꯥꯃꯨꯛ ꯆꯟꯕꯁꯦ ꯁꯤ ꯄꯥꯝꯕ ꯑꯗꯣ ꯎꯝ ꯍꯣꯏ ꯑꯗꯣ ꯌꯦꯟꯁꯥꯡ ꯊꯣꯡꯕ ꯈꯣꯠꯄꯗꯤ ꯀꯩꯌꯤꯝ ꯑꯀꯥꯏꯕ ꯂꯩꯇꯕ꯭ꯔꯣ ꯎꯝ ꯀꯌꯥꯃꯨꯛ ꯍꯦꯟꯕꯅꯣ ꯗꯤꯂꯤꯕꯔ ꯇꯧꯕꯗꯅ ꯃꯅꯤꯄꯨꯔ ꯃꯅꯨꯡ ꯅꯠꯇ꯭ꯔꯒꯗꯤ ꯀꯌꯥꯃꯨꯛ ꯍꯦꯟꯕꯅꯣ ꯆꯥꯎꯔꯥꯛꯅ ꯎꯝ ꯑꯗꯣ ꯂꯧꯔꯒꯦꯅꯦ ꯄꯤꯔꯛꯇꯣꯏꯁꯦ ꯑꯃꯃꯈꯥꯏ ꯑꯗꯨꯝ ꯑꯅꯤꯃꯨꯛꯀꯤꯗꯨ ꯑꯣꯏꯅ ꯄꯤꯕꯤꯔꯣ ꯐꯔꯦ ꯐꯔꯦ ꯑꯗꯨꯗꯤ ꯊꯝꯃꯒꯦ